ꯑꯗꯨꯛꯀꯤ ꯃꯇꯤꯛ ꯀꯟꯅꯩ ꯍꯥꯏꯕꯗꯤ ꯑꯩꯈꯣꯏꯅ ꯍꯤꯡꯕꯗ ꯆꯪꯕ ꯁꯦꯜ ꯊꯨꯝꯒꯤ ꯑꯋꯥꯕ ꯑꯃꯗꯤ ꯑꯩꯈꯣꯏꯒꯤ ꯈꯨꯠ ꯁꯥ ꯍꯩꯇꯕ ꯑꯗꯨꯁꯨ ꯑꯦꯛꯁꯄꯔꯤꯌꯦꯟꯁ ꯑꯣꯏ ꯑꯗꯨꯒ ꯑꯩꯒꯤ ꯏꯃꯨꯡ ꯃꯅꯨꯡꯒꯤ ꯑꯋꯥꯕ ꯈꯨꯗꯤꯡꯃꯛ ꯑꯃꯗꯤ ꯏꯁꯥꯒꯤ ꯗꯔꯀꯥꯔ ꯑꯣꯏꯕ ꯈꯨꯗꯤꯡꯃꯛ ꯀꯅꯥꯗꯒꯤꯁꯨ ꯗꯤꯄꯦꯟ ꯇꯧꯗꯕꯤꯗ ꯍꯤꯡꯕ ꯉꯝꯃꯤ